ꯀꯛꯆꯤꯡ ꯗꯤꯁꯇ꯭ꯔꯤꯛꯀꯤ ꯑꯄꯨꯟꯕꯒꯤ ꯄꯨꯂꯞꯇꯤ ꯈꯪꯖꯗ꯭ꯔꯦ ꯑꯗꯨꯕꯨ ꯏꯁꯥꯒꯤ ꯈꯨꯡꯒꯪꯗꯒꯤꯗꯤ ꯏꯁꯤꯡ ꯐꯪꯐꯝ ꯑꯃꯗꯤ ꯁꯤꯖꯤꯟꯅꯕꯒꯤ ꯁꯤꯖꯤꯟꯅꯕ ꯑꯁꯤ ꯆꯛꯄꯤ ꯇꯨꯔꯦꯜ ꯑꯗꯨꯒ ꯍꯦꯟ ꯄꯝꯅꯆꯤꯡꯕꯗꯒꯤ ꯁꯤꯖꯤꯟꯅꯖꯩ ꯋꯥꯇꯔ ꯁꯄ꯭ꯂꯥꯏꯒꯤ ꯈꯨꯗꯣꯡꯆꯥꯕ ꯐꯪꯖꯗ꯭ꯔꯤ ꯃꯍꯧꯁꯥꯒꯤ ꯄꯣꯊꯣꯛꯁꯤꯡ ꯃꯍꯧꯁꯥꯒꯤ ꯄꯣꯊꯣꯛꯁꯤꯡ ꯍꯥꯏꯕ ꯇꯥꯔꯒꯗꯤ ꯎꯃꯪꯗꯒꯤ ꯎ ꯋꯥ ꯎꯍꯩ ꯋꯥꯍꯩ ꯏꯟꯁꯥꯡ ꯃꯅꯥ ꯃꯁꯤꯡ ꯁꯤꯡꯅꯆꯤꯡꯕ ꯄꯟꯕ ꯌꯥꯏ ꯑꯗꯨꯒ ꯇꯨꯔꯦꯜꯗꯒꯤ ꯉꯥ ꯅꯨꯡꯁꯝ ꯊꯔꯣꯏ ꯃꯈꯜ ꯀꯌꯥꯅꯆꯤꯡꯕꯁꯨ ꯃꯇꯝ ꯃꯇꯝꯒꯤ ꯐꯥꯔꯒ ꯆꯥꯏ ꯌꯣꯟꯕꯁꯨ ꯌꯥꯎꯋꯤ ꯑꯩꯈꯣꯏꯅ ꯑꯉꯥꯡ ꯑꯣꯏꯔꯤꯉꯩꯗꯒꯤ ꯍꯧꯖꯤꯛ ꯐꯥꯎꯕꯗ ꯃꯍꯧꯁꯥꯒꯤ ꯐꯤꯕꯝ ꯌꯥꯝꯅ ꯍꯣꯡꯉꯦ ꯍꯥꯏꯅ ꯈꯟꯖꯩ ꯇꯨꯔꯦꯜ ꯌꯥꯝꯅ ꯄꯥꯛꯂꯝꯕ ꯄꯤꯛꯁꯜꯂꯛꯄ ꯆꯤꯡꯗ ꯎꯃꯪꯗ ꯎ ꯋꯥ ꯍꯧꯕ ꯌꯥꯝꯅ ꯍꯟꯊꯈ꯭ꯔꯦ ꯁꯥ ꯀꯩꯁꯨ ꯃꯔꯥꯡ ꯀꯥꯏꯗ꯭ꯔꯦ ꯍꯥꯏꯅ ꯈꯟꯖꯩ ꯉꯥꯛ ꯁꯦꯟꯕꯒꯤ ꯃꯊꯧ ꯌꯥꯝꯅ ꯋꯥꯠꯂꯦ ꯈꯟꯖꯩ ꯑꯩꯈꯣꯏ ꯁꯦꯔꯧꯗ ꯃꯨꯅꯤꯁꯤꯄꯥꯂꯤꯇꯤ ꯑꯣꯏꯗꯦ ꯄꯟꯆꯥꯌꯠ ꯑꯣꯏꯕꯅ ꯄ꯭ꯔꯙꯥꯟ ꯃꯦꯝꯕꯔꯅꯆꯤꯡꯕ ꯑꯩꯈꯣꯏꯒꯤ ꯃꯤꯍꯨꯠ ꯑꯣꯏꯅ ꯊꯥꯒꯠꯂꯤ ꯑꯃꯣꯠ ꯑꯀꯥꯏ ꯂꯧꯕ ꯂꯥꯛꯄꯒꯤ ꯆꯠꯅꯕꯤ ꯂꯩꯇ꯭ꯔꯤ ꯍꯥꯏ ꯇꯥꯔꯦ ꯇꯧꯍꯟꯅꯤꯡꯕ ꯇꯧꯍꯟꯅꯤꯡꯕ ꯂꯩꯉꯥꯛꯅ ꯃꯤꯠꯌꯦꯡ ꯆꯪꯍꯟꯅꯤꯡꯕ ꯌꯥꯝꯅ ꯂꯩ ꯇꯛꯁꯤ ꯁꯣꯟꯅꯔꯤ ꯑꯋꯥ ꯑꯅꯥ ꯌꯥꯝꯅ ꯃꯥꯌꯣꯛꯅꯔꯤ ꯍꯥꯏ ꯇꯥꯔꯦ